ꯇꯦꯛꯅꯣꯂꯣꯖꯤꯒꯤ ꯃꯇꯦꯡꯅ ꯑꯩꯈꯣꯏꯅ ꯀꯥꯟꯅꯕ ꯌꯥꯝꯅ ꯐꯪꯉꯤ ꯃꯔꯝꯗꯤ ꯑꯩꯈꯣꯏꯅ ꯃꯄꯥꯟꯒꯤ ꯂꯝꯗ ꯆꯠꯅꯤꯡꯕ ꯃꯇꯝꯗ ꯑꯗꯒꯤꯗꯤ ꯑꯩꯈꯣꯏꯅ ꯑꯅꯥ ꯂꯥꯏꯌꯦꯡ ꯃꯛꯇꯕꯨ ꯆꯠꯅꯤꯡꯕ ꯂꯩꯔꯕꯁꯨ ꯍꯥꯏꯗꯤ ꯇ꯭ꯔꯦꯟ ꯇꯤꯀꯦꯠ ꯑꯗꯒꯤ ꯕꯁ ꯇꯤꯀꯦꯠ ꯑꯗꯒꯤ ꯑꯁꯨꯒꯨꯝꯕ ꯀꯛꯅꯤꯡꯕ ꯂꯩꯕ ꯃꯇꯝꯗ ꯑꯩꯈꯣꯏꯅ ꯐꯣꯟꯒꯤ ꯃꯇꯦꯡꯅ ꯍꯥꯏꯗꯤ ꯌꯥꯝ ꯂꯥꯏꯅ ꯊꯕꯛꯁꯤꯡ ꯑꯁꯦ ꯑꯩꯈꯣꯏꯅ ꯇꯧꯔꯀꯥꯟꯗ ꯑꯩꯈꯣꯏ ꯏꯁꯥꯗ ꯌꯥꯝꯅ ꯀꯥꯟꯅꯕ ꯄꯤ